ꯃꯅꯤꯄꯨꯔꯒꯤ ꯍꯤꯁꯇ꯭ꯔꯤꯁꯤ ꯑꯉꯛꯄꯅꯤ ꯃꯁꯤꯗꯒꯤ ꯍꯦꯛ ꯍꯧꯕꯗ ꯑꯩꯈꯣꯏꯅ ꯈꯪꯗꯕ ꯃꯌꯥꯝ ꯑꯃ ꯄꯤꯛꯂꯤꯉꯩꯗꯒꯤ ꯍꯧꯅ ꯈꯜꯂꯛꯄ ꯋꯥꯈꯟꯁꯤꯡ ꯑꯗꯨ ꯍꯤꯁꯇ꯭ꯔꯤꯁꯤꯡ ꯑꯁꯤꯅ ꯇꯥꯛꯇꯅ ꯑꯩꯈꯣꯏꯒꯤ ꯍꯧꯖꯤꯛ ꯐꯥꯎꯕꯗ ꯑꯩꯈꯣꯏꯅ ꯀꯠꯊꯣꯛꯄ ꯉꯝꯃꯤ ꯃꯔꯝꯗꯤ ꯃꯇꯝ ꯑꯗꯨꯒꯤ ꯑꯍꯜ ꯂꯃꯟꯁꯤꯡꯅ ꯇꯧꯔꯝꯕ ꯊꯕꯛ ꯆꯠꯅꯔꯣꯟ ꯃꯌꯥꯝ ꯑꯃ ꯁꯤ ꯌꯥꯏ ꯁꯤꯅ ꯌꯥꯏ ꯌꯥꯗꯦ ꯍꯥꯏꯕ ꯃꯌꯥꯝꯁꯤꯡꯗꯣ ꯃꯗꯨ ꯄꯨꯝꯅꯃꯛꯁꯤꯡꯗꯣ ꯆꯞ ꯆꯥꯅ ꯈꯪꯕ ꯉꯝꯃꯤ ꯑꯗꯨꯅ ꯍꯤꯁꯇ꯭ꯔꯤ ꯍꯥꯏꯕꯁꯤ ꯃꯇꯝ ꯑꯗꯨꯒꯤ ꯍꯤꯁꯇ꯭ꯔꯤ ꯍꯥꯏꯕꯁꯦ ꯃꯁꯤ ꯑꯩꯈꯣꯏ ꯂꯩꯇꯕ ꯌꯥꯗꯦ ꯃꯗꯨꯅ ꯇꯨꯡꯒꯤ ꯃꯤꯔꯣꯟꯁꯤꯡꯁꯦ ꯃꯁꯤꯒꯤ ꯌꯥꯝꯅ ꯈꯪꯕ ꯑꯣꯏꯕ ꯋꯥꯡꯅ ꯊꯝꯃꯤ ꯇꯁꯦꯡꯕꯃꯛꯇꯤ ꯑꯩꯈꯣꯏꯒꯤ ꯂꯥꯏꯐꯀꯤ ꯑꯣꯏꯅ ꯃꯁꯤꯕꯨ ꯈꯪꯉꯒꯗꯤ ꯑꯇꯣꯞ ꯑꯇꯣꯞꯄ ꯃꯐꯝꯗ ꯋꯥꯔꯤ ꯁꯥꯕ ꯈꯣꯠꯄꯗ ꯑꯩꯈꯣꯏ ꯂꯣꯏꯅꯃꯛ ꯈꯨꯗꯣꯡꯆꯥꯕ ꯐꯪꯉꯤ ꯍꯥꯏꯕꯁꯦ ꯃꯁꯤ ꯍꯤꯁꯇ꯭ꯔꯤꯒꯤ ꯁꯥꯈꯤꯅꯤ